ꯃꯅꯤꯄꯨꯔ ꯍꯥꯏꯕ ꯂꯝꯗꯝ ꯑꯁꯤꯗ ꯐꯨꯔꯨꯞ ꯀꯌꯥꯅ ꯈꯨꯟꯗꯥꯃꯤꯟꯅꯗꯨꯅ ꯂꯩꯕ ꯑꯗꯨꯒꯨꯝꯕ ꯂꯝꯗꯝꯅꯤ ꯂꯝꯗꯝ ꯑꯁꯤꯗ ꯂꯩꯔꯤꯕ ꯖꯥꯇꯤ ꯐꯨꯔꯨꯞ ꯀꯌꯥꯒꯤ ꯃꯁꯥ ꯃꯁꯥꯒꯤ ꯑꯣꯏꯕ ꯂꯣꯟ ꯃꯌꯦꯛ ꯂꯩꯖꯩ ꯃꯁꯤꯅ ꯑꯩꯈꯣꯏꯒꯤ ꯃꯅꯤꯄꯨꯔ ꯑꯁꯤꯕꯨ ꯌꯥꯝꯅ ꯆꯥꯎꯈꯠꯄ ꯂꯝꯗꯝ ꯑꯃꯒꯤ ꯃꯁꯛꯅꯤ ꯍꯥꯏꯕ ꯑꯗꯨ ꯎꯠꯄ ꯉꯝꯃꯤ ꯃꯁꯤꯗ ꯊꯣꯏꯗꯣꯛ ꯍꯦꯟꯗꯣꯛꯅ ꯃꯅꯤꯄꯨꯔ ꯁ꯭ꯇꯦꯠ ꯑꯁꯤꯒꯤ ꯑꯣꯏꯔꯤꯕ ꯂꯣꯟ ꯃꯅꯤꯄꯨꯔꯤ ꯍꯥꯏꯔꯤꯕ ꯂꯣꯟ ꯑꯁꯤꯅ ꯉꯁꯤ ꯑꯩꯈꯣꯏꯒꯤ ꯃꯅꯤꯄꯨꯔ ꯑꯁꯤꯕꯨ ꯄ꯭ꯔꯤꯊꯤꯕꯤ ꯑꯁꯤꯗ ꯇꯣꯉꯥꯟꯕ ꯑꯗꯨꯒꯨꯝꯕ ꯃꯁꯛ ꯅꯥꯏꯕ ꯂꯝꯗꯝ ꯑꯃꯅꯤ ꯍꯥꯏꯕꯁꯤ ꯎꯠꯄ ꯉꯝꯃꯤ ꯂꯣꯟ ꯑꯁꯤꯒꯤ ꯃꯇꯦꯡꯅ ꯉꯁꯤ ꯏꯟꯗꯤꯌꯥꯒꯤ ꯂꯩꯔꯤꯕ ꯁ꯭ꯇꯦꯠ ꯃꯌꯥꯝ ꯄꯨꯝꯅꯃꯛꯇꯒꯤ ꯍꯦꯟꯗꯣꯛꯅ ꯃꯅꯤꯄꯨꯔ ꯑꯁꯤꯁꯨ ꯃꯥꯒꯤ ꯇꯣꯉꯥꯟꯕ ꯃꯁꯛ ꯑꯃ ꯑꯩꯈꯣꯏꯅ ꯎꯠꯄ ꯉꯝꯃꯤ ꯂꯣꯟ ꯑꯁꯤꯅ ꯑꯩꯈꯣꯏꯒꯤ ꯑꯣꯏꯔꯤꯕ ꯀꯜꯆꯔ ꯑꯥꯏꯗꯦꯟꯇꯤꯇꯤ ꯑꯩꯈꯣꯏꯒꯤ ꯅꯥꯠ ꯇꯥꯛꯄ ꯑꯗꯨꯒꯨꯝꯕ

ꯇꯥꯛꯄ ꯉꯝꯗꯕ ꯑꯗꯨ ꯑꯣꯏꯔꯛꯏ ꯂꯩꯕꯥꯛ ꯑꯗꯨ ꯅꯣꯡꯃ ꯅꯣꯡꯃꯒꯤ ꯈꯨꯃꯥꯡ ꯆꯥꯎꯈꯠꯂꯛꯄꯒꯤ ꯃꯍꯨꯠꯇ ꯆꯥꯎꯊꯔꯛꯄ ꯍꯥꯏꯕꯗꯨ ꯑꯩꯈꯣꯏꯅ ꯑꯣꯏꯔꯛꯀꯅꯤ ꯃꯔꯝ ꯑꯗꯨꯅ ꯑꯩꯈꯣꯏꯒꯤ ꯅꯥꯠꯀꯤ ꯑꯣꯏꯕ ꯁꯛꯐꯝ ꯑꯃ ꯇꯥꯛꯀꯦ ꯍꯥꯏꯔꯕꯗꯤ ꯑꯩꯈꯣꯏꯒꯤ ꯁ꯭ꯇꯦꯠꯀꯤ ꯑꯣꯏꯕ ꯂꯣꯟ ꯑꯁꯤꯕꯨ ꯑꯩꯈꯣꯏꯅ ꯌꯣꯛꯈꯠꯄꯤꯕ ꯏꯪꯈꯠꯂꯛꯂꯤꯕ ꯅꯍꯥꯔꯣꯜꯁꯤꯡꯗ ꯃꯁꯤꯒꯤ ꯑꯀꯨꯞꯄ ꯃꯁꯛ ꯃꯑꯣꯡ ꯑꯃꯗꯤ ꯃꯁꯤꯅ ꯀꯔꯤꯗ ꯑꯩꯈꯣꯏꯕꯨ ꯁꯛ ꯇꯥꯛꯂꯤꯕ ꯑꯁꯤ ꯀꯔꯝꯍꯥꯏꯅꯅꯣ ꯀꯗꯣꯝꯗꯅꯣ ꯍꯥꯏꯕ ꯑꯁꯦ ꯑꯩꯈꯣꯏꯅ ꯇꯥꯛꯄꯤ ꯇꯝꯕꯤꯕ ꯑꯁꯤꯁꯨ ꯌꯥꯝꯅ ꯃꯔꯨꯑꯣꯏꯕ ꯊꯧꯗꯥꯡꯅꯤ ꯍꯥꯏꯅ ꯂꯧꯖꯩ ꯑꯗꯨꯅ ꯃꯅꯤꯄꯨꯔꯤ ꯂꯣꯟ ꯑꯁꯤꯅ ꯑꯩꯈꯣꯏ ꯃꯅꯤꯄꯨꯔꯗ ꯂꯩꯔꯤꯕ ꯃꯤꯌꯥꯝ ꯄ꯭ꯔꯖꯥ ꯄꯨꯝꯅꯃꯛꯄꯨ ꯌꯥꯝꯅ ꯑꯋꯥꯡꯕ ꯊꯥꯛꯇ ꯊꯥꯡꯒꯠꯂꯤ ꯍꯥꯏꯕ ꯑꯁꯤ ꯑꯩꯈꯣꯏꯅ ꯈꯪꯕ ꯃꯊꯧ ꯇꯥꯏ ꯂꯣꯟ ꯑꯁꯤꯕꯨ ꯑꯩꯈꯣꯏꯅ ꯂꯩꯕꯥꯛ ꯁꯤꯗ ꯂꯩꯔꯤꯕ ꯁꯥꯇ꯭ꯔ ꯁꯥꯇ꯭ꯔꯤ ꯈꯛ ꯅꯠꯇꯅ ꯂꯩꯔꯤꯕ ꯑꯍꯜ ꯂꯃꯟ ꯃꯇꯝ ꯑꯃꯗ ꯕ꯭ꯔꯤꯇꯤꯁꯅ ꯄꯥꯜꯂꯝꯃꯤꯉꯩ ꯃꯇꯝꯗ ꯑꯩꯈꯣꯏꯒꯤ ꯂꯣꯟ ꯑꯁꯤꯕꯨ ꯃꯨꯊꯠꯄꯤꯔꯝꯃꯤ ꯑꯗꯨ ꯑꯣꯏꯔꯕꯁꯨ ꯏꯄꯥ ꯏꯄꯨ ꯍꯩꯁꯤꯡꯂꯕ ꯀꯌꯥꯅ ꯂꯣꯟ ꯑꯁꯤꯕꯨ ꯂꯣꯟꯅ ꯊꯨꯞꯅ ꯊꯝꯗꯨꯅ ꯉꯁꯤꯗꯤ ꯑꯈꯪ ꯑꯍꯩ ꯀꯌꯥ ꯊꯣꯛꯂꯛꯂꯕ ꯃꯇꯝꯗ ꯂꯣꯟ ꯑꯁꯤ ꯑꯃꯨꯛ ꯍꯟꯅ ꯄꯨꯊꯣꯔꯛꯇꯨꯅ ꯌꯥꯝꯅ ꯐꯤꯕꯝ ꯐꯒꯠꯂꯦ ꯆꯥꯎꯈꯠꯄꯒꯤ ꯂꯝꯗ ꯌꯥꯝꯅ ꯐꯤꯕꯝ ꯐꯒꯠꯂꯦ ꯍꯥꯏꯕ ꯑꯁꯤꯁꯨ ꯑꯩꯈꯣꯏꯅ ꯎꯕ ꯐꯪꯏ ꯑꯈꯪ ꯑꯍꯩ ꯀꯌꯥꯅ ꯆꯪꯁꯤꯟꯃꯤꯟꯅꯗꯨꯅ ꯈꯨꯃꯥꯡ ꯆꯥꯎꯈꯠꯄ ꯂꯝꯗꯝ ꯑꯃ ꯑꯣꯏꯅꯕ ꯁꯦꯝꯂꯛꯄ ꯃꯇꯝ ꯑꯁꯤꯗ ꯃꯅꯤꯄꯨꯔꯤ ꯂꯣꯟ ꯑꯁꯤꯅ ꯈ꯭ꯋꯥꯏꯗꯒꯤ ꯆꯥꯎꯅ ꯃꯇꯦꯡ ꯑꯃꯗꯤ ꯊꯧꯗꯥꯡ ꯑꯁꯤ ꯂꯧꯏ ꯍꯥꯏꯕ ꯑꯁꯦ ꯑꯩꯈꯣꯏꯅ ꯎꯕ ꯐꯪꯏ ꯑꯩꯈꯣꯏꯅ ꯃꯅꯤꯄꯨꯔꯤ ꯂꯣꯟ ꯑꯁꯤꯕꯨ ꯃꯃꯨꯠ ꯇꯥꯅ ꯈꯪꯕ ꯃꯊꯧ ꯇꯥꯏ ꯃꯗꯨ ꯑꯣꯏꯔꯕꯗꯤ ꯉꯁꯤ ꯏꯪꯈꯠꯂꯛꯂꯤꯕ ꯅꯍꯥꯔꯣꯜꯁꯤꯡ ꯈꯛꯇ ꯅꯠꯇꯅ ꯂꯩꯔꯤꯕ ꯑꯍꯜ ꯂꯃꯟ ꯑꯗꯨ ꯃꯤꯌꯥꯝ ꯄ꯭ꯔꯖꯥ ꯄꯨꯝꯅꯃꯛꯅꯁꯨ ꯑꯩꯈꯣꯏꯒꯤ ꯂꯣꯟ ꯑꯁꯤꯕꯨ ꯂꯝꯗꯝ ꯑꯁꯤꯗ ꯃꯌꯥꯝꯅ ꯁꯛꯈꯪꯅꯔꯛꯄ ꯑꯗꯨꯒꯨꯝꯕ ꯂꯣꯟ ꯍꯥꯏꯕꯗꯨ ꯑꯣꯏꯕ ꯉꯝꯒꯅꯤ ꯃꯗꯨ ꯑꯣꯏꯔꯕꯗꯤ ꯑꯩꯈꯣꯏꯒꯤ ꯅꯥꯠꯀꯤ ꯑꯣꯏꯕ ꯁꯛꯇꯝ ꯑꯁꯤꯁꯨ ꯁ꯭ꯇꯦꯠ ꯑꯁꯤ ꯈꯛꯇꯗ ꯅꯠꯇꯅ ꯀꯟꯇ꯭ꯔꯤ ꯍꯥꯏꯕꯗꯤ ꯏꯟꯗꯤꯌꯥ ꯂꯩꯕꯥꯛ ꯑꯁꯤꯗ ꯑꯩꯈꯣꯏꯅ ꯃꯌꯥꯝ ꯃꯃꯥꯡꯗ ꯊꯣꯛꯇꯨꯅ ꯁꯛ ꯇꯥꯛꯄ ꯉꯝꯕ ꯍꯥꯏꯕꯗꯨ ꯑꯣꯏꯒꯅꯤ ꯍꯥꯏꯕ ꯑꯁꯤꯁꯨ ꯊꯝꯖꯅꯤꯡꯏ ꯑꯗꯨꯅ ꯉꯁꯤꯒꯤ ꯍꯧꯒꯠꯂꯛꯂꯤꯕ ꯅꯍꯥꯔꯣꯜꯁꯤꯡꯅꯁꯨ ꯃꯁꯤꯒꯤ ꯂꯣꯟ ꯑꯩꯈꯣꯏꯒꯤ ꯃꯅꯤꯄꯨꯔꯤ ꯂꯣꯟ ꯍꯥꯏꯕ ꯑꯁꯤ ꯃꯌꯦꯛ ꯁꯦꯡꯅ ꯑꯃꯗꯤ ꯃꯔꯤꯛ ꯆꯨꯝꯅ ꯇꯥꯛꯇꯨꯅ ꯇꯝꯕꯤꯗꯨꯅ ꯅꯍꯥꯔꯣꯜꯁꯤꯡꯗ ꯈꯪꯍꯟꯗꯨꯅ ꯑꯩꯈꯣꯏꯅ ꯐꯖꯅ ꯆꯥꯎꯈꯠꯅꯕ ꯂꯝꯗꯝ ꯈꯣꯡꯊꯥꯡ ꯑꯁꯤꯗ ꯂꯝꯗꯝ ꯑꯁꯤꯒꯤ ꯆꯥꯎꯈꯠꯅꯕ ꯈꯣꯡꯊꯥꯡ ꯑꯍꯥꯟꯕ ꯈꯣꯡꯊꯥꯡꯅꯤ ꯍꯥꯏꯕ ꯑꯗꯨꯁꯨ ꯍꯥꯏꯖꯕꯒ ꯂꯣꯏꯅꯅ ꯁꯨꯃꯥꯏꯅ ꯑꯩꯈꯣꯏꯒꯤ ꯃꯅꯤꯄꯨꯔꯤ ꯂꯣꯟ ꯑꯁꯤꯕꯨ ꯌꯣꯛꯈꯠꯃꯤꯟꯅꯁꯤ ꯑꯃꯗꯤ ꯃꯁꯤ ꯌꯥꯝꯅ ꯃꯔꯨꯑꯣꯏꯕ ꯑꯗꯨꯒꯨꯝꯂꯕ ꯑꯩꯈꯣꯏꯒꯤ ꯀꯜꯆꯔꯦꯜ ꯑꯥꯏꯗꯦꯟꯇꯤꯇꯤ ꯁ꯭ꯇꯦꯠ ꯑꯃꯒꯤ ꯀꯜꯆꯔꯦꯜ ꯑꯥꯏꯗꯦꯟꯇꯤꯇꯤꯕꯨ ꯇꯥꯛꯄ ꯉꯝꯕ ꯑꯗꯨꯒꯨꯝꯕ ꯈꯣꯡꯊꯥꯡꯅꯤ ꯍꯥꯏꯕ ꯑꯁꯤ ꯑꯩꯅ ꯃꯅꯤꯄꯨꯔꯤ ꯂꯣꯟ ꯑꯁꯤꯅꯤ ꯍꯥꯏꯕ ꯑꯁꯤ ꯍꯥꯏꯖꯗꯨꯅ ꯂꯣꯏꯁꯤꯟꯖꯒꯦ